ꯒꯦꯄꯤ ꯀꯦꯐ ꯍꯣꯇꯦꯜꯗ ꯑꯩꯅ ꯅꯍꯥꯟ ꯀꯩꯅꯣꯝ ꯂꯧꯈꯤꯕꯗꯣ ꯑꯗꯨ ꯄꯩꯁꯥꯗꯣ ꯑꯩꯉꯣꯟꯗ ꯖꯤꯄꯦꯗꯒꯤ ꯀꯥꯞꯈ꯭ꯔꯕꯅꯦ ꯑꯗꯣ ꯑꯩꯉꯣꯟꯗꯒꯤꯗꯤ ꯗꯤꯎꯗꯣ ꯑꯗꯨꯝ ꯂꯩꯔꯦ ꯅꯣꯏꯗ ꯋꯦꯞꯁꯥꯏꯠꯇ ꯑꯝꯇ ꯆꯪꯉꯒ ꯌꯦꯡꯕꯤꯌꯨꯅꯦ ꯆꯪꯉꯛꯑꯕ ꯆꯪꯉꯛꯇ꯭ꯔꯤꯕ ꯑꯩꯉꯣꯟꯗ ꯑꯗꯨꯝ ꯍꯥꯏꯕꯗꯤ ꯗꯤꯎꯗꯗꯤ ꯂꯩꯔꯒ ꯄꯩꯁꯥꯁꯦ ꯁꯣꯝꯗ ꯆꯠꯈ꯭ꯔꯒ ꯑꯗꯣꯝꯗꯗꯤ ꯆꯪꯉꯤꯕ꯭ꯔꯥ ꯆꯪꯗꯕ꯭ꯔꯗꯤ ꯑꯝꯇ ꯈꯪꯗ꯭ꯔꯦ ꯑꯝꯇ ꯌꯦꯡꯕꯤꯌꯨꯅꯦ ꯑꯗꯣ